ꯄꯥꯝꯕꯤ ꯃꯅꯥ ꯀꯪꯁꯤꯜꯂꯛꯄꯁꯦ ꯑꯩꯈꯣꯏꯅ ꯀꯔꯤ ꯃꯦꯅ꯭ꯌꯣꯔ ꯐꯖꯅ ꯍꯥꯞꯄꯤꯗꯕ ꯑꯗꯨꯒ ꯀꯔꯤ ꯀꯔꯥ ꯑꯩꯈꯣꯏꯅ ꯃꯈꯣꯡ ꯐꯖꯅ ꯐꯦꯡꯕꯤꯗꯕ ꯑꯗꯨꯗꯒꯤꯁꯨ ꯌꯥꯝ ꯁꯣꯛꯄꯅꯤ ꯑꯅꯤꯁꯨꯕꯗ ꯏꯟꯐꯦꯛꯁꯟ ꯍꯧꯖꯤꯛ ꯇꯤꯟ ꯀꯥꯡ ꯇꯤꯟꯅ ꯃꯅꯨꯡꯗ ꯆꯪꯂꯒ ꯁꯣꯛꯂꯒ ꯆꯥꯕꯤꯕ ꯑꯗꯨꯗꯁꯨ ꯂꯩꯌꯦ ꯑꯍꯨꯝꯁꯨꯅ ꯑꯩꯈꯣꯏꯅ ꯊꯥꯡꯅ ꯑꯩꯈꯣꯏ ꯃꯤꯑꯣꯏꯁꯤꯡꯅ ꯊꯥꯡꯅ ꯄꯪꯇꯧ ꯇꯧꯔꯒ ꯄꯪꯌꯥꯟ ꯌꯥꯟꯕꯤꯕ ꯑꯗꯨꯗꯒꯤꯁꯨ ꯌꯥꯝꯅ ꯃꯅꯥꯁꯦ ꯀꯦꯜꯍꯟꯕꯅꯦ ꯀꯣ ꯑꯗꯣ ꯍꯧꯖꯤꯛꯀꯥꯟ ꯍꯟꯗꯛꯁꯦ ꯅꯣꯡ ꯐꯖꯅ ꯆꯨꯕꯤꯗ꯭ꯔꯗꯤ ꯏꯁꯤꯡ ꯃꯣꯏꯁꯦ ꯏꯁꯤꯡ ꯌꯥꯝ ꯗꯔꯀꯥꯔ ꯂꯩꯌꯦꯕ ꯑꯗꯨꯅ ꯏꯁꯤꯡꯁꯦ ꯐꯖꯅ ꯄꯤꯗ꯭ꯔꯗꯤ ꯃꯇꯝ ꯃꯇꯝ ꯇꯥꯏꯝ ꯇꯥꯏꯝꯗ ꯏꯁꯤꯡ ꯆꯥꯏꯕꯤꯗ꯭ꯔꯗꯤ ꯑꯗꯨꯝ ꯃꯅꯥ ꯃꯁꯤꯡꯁꯦ ꯄꯥꯝꯕꯤꯒꯤ ꯃꯅꯥꯁꯦ ꯀꯪꯁꯤꯜꯂꯛꯄꯅꯤ